ꯑꯩꯉꯣꯟꯗ ꯈ꯭ꯋꯥꯏꯗꯒꯤ ꯑꯩ ꯏꯁꯥꯗ ꯀꯥꯟꯅꯕꯁꯤꯡ ꯍꯥꯏꯔꯒꯗꯤ ꯑꯩꯅ ꯑꯍꯜ ꯂꯃꯜꯁꯤꯡꯁꯦ ꯌꯥꯝ ꯅꯨꯡꯁꯤꯖꯩꯌꯦꯕ ꯑꯩꯒꯤ ꯃꯊꯛ ꯊꯣꯡꯕ ꯃꯤꯁꯤꯡꯁꯦ ꯍꯥꯏꯗꯤ ꯑꯩꯅ ꯃꯈꯣꯏꯕꯨ ꯐꯖꯅ ꯃꯊꯛ ꯊꯣꯡꯕ ꯑꯃꯒꯤ ꯑꯣꯏꯅ ꯔꯦꯁꯄꯦꯛꯁꯦ ꯑꯩꯅ ꯇꯧꯖꯔꯒꯗꯤ ꯃꯈꯣꯏꯅꯁꯨ ꯑꯩꯉꯣꯟꯗ ꯇꯧꯔꯛꯀꯅꯦꯕ ꯃꯈꯥ ꯇꯥꯕ ꯑꯣꯏꯔꯒꯁꯨ ꯐꯖꯅ ꯃꯈꯥ ꯇꯥꯕꯒꯤ ꯃꯑꯣꯡꯗ ꯔꯦꯁꯄꯦꯛ ꯇꯧꯔꯛꯀꯅꯤ ꯑꯗꯨꯅ ꯑꯩꯗꯤ ꯐꯖꯅ ꯃꯈꯣꯏꯒꯤ ꯁꯦꯕꯥꯁꯨ ꯇꯧꯋꯤ ꯑꯗꯨꯒ ꯃꯈꯣꯏꯕꯨ ꯌꯥꯝ ꯂꯨꯅꯁꯨ ꯅꯤꯡꯖꯩ ꯑꯗꯨꯅ ꯃꯈꯣꯏꯅꯁꯨ ꯑꯩꯕꯨ ꯐꯖꯅ ꯅꯤꯡꯖꯩ ꯂꯨꯅ ꯆꯥꯟꯅ ꯑꯗꯨꯝ ꯇꯧꯖꯩ ꯑꯗꯨꯅ ꯑꯩꯒꯤꯁꯨ ꯅꯨꯡꯉꯥꯏꯕ ꯍꯥꯏꯕꯗꯣ ꯑꯗꯨꯝꯃꯛ ꯑꯣꯏꯖꯩ ꯃꯈꯣꯏꯅ ꯅꯨꯡꯉꯥꯏꯖꯔꯒ ꯄꯦꯟꯖꯔꯒ ꯑꯗꯨꯒ ꯑꯩꯒꯤ ꯑꯁꯣꯟꯕ ꯍꯥꯏꯔꯒꯅ ꯑꯩꯁꯦ ꯌꯥꯝ ꯀꯥꯎꯒꯟꯕ ꯀꯩꯒꯨꯝꯕ ꯄꯣꯠ ꯑꯃꯇꯪ ꯊꯃꯝꯃꯒꯁꯨ ꯌꯥꯝ ꯀꯥꯎꯒꯟꯕꯁꯤ ꯌꯥꯝ ꯑꯣꯏꯑꯕ ꯑꯗꯣ ꯀꯥꯎꯒꯟꯕꯁꯤꯅ ꯑꯩꯉꯣꯟꯗ ꯌꯥꯝꯅ ꯍꯥꯏꯗꯤ ꯃꯥꯏꯊꯤꯕ ꯑꯣꯏꯔꯛꯄꯁꯨ ꯌꯥꯎꯋꯤ ꯑꯗꯨꯒ ꯑꯩꯉꯣꯟꯗ ꯌꯥꯝ ꯅꯤꯡꯉꯝꯗꯕ ꯑꯣꯏꯕꯁꯨ ꯌꯥꯎꯋꯦꯕ ꯌꯥꯝꯅ ꯃꯁꯤꯗꯤ ꯇꯁꯦꯡꯅ ꯑꯩꯉꯣꯟꯗ ꯌꯥꯝꯅ ꯅꯨꯡꯉꯥꯏꯖꯗꯦ ꯑꯩꯒꯤ ꯄꯨꯟꯁꯤꯗ